ꯑꯅꯥꯕ ꯃꯤꯅ ꯗꯥꯛꯇꯔ ꯆꯠꯂꯕꯗꯤ ꯃꯍꯥꯛꯅ ꯃꯍꯥꯛꯀꯤ ꯆꯠꯂꯤꯕ ꯏꯁꯄꯦꯁꯦꯜꯂꯤꯁ ꯑꯗꯨꯗ ꯃꯍꯥꯛꯅ ꯅꯥꯔꯤꯕꯒꯤ ꯃꯔꯝꯗꯨꯗ ꯍꯪꯕ ꯃꯊꯧ ꯇꯥꯏ ꯑꯗꯨꯒ ꯃꯍꯥꯛꯅ ꯃꯍꯥꯛꯅ ꯅꯥꯔꯤꯕ ꯑꯁꯤ ꯀꯔꯝꯕ ꯑꯅꯥꯕꯅꯣ ꯀꯔꯝꯕ ꯇꯧꯔꯒ ꯐꯒꯅꯤ ꯍꯥꯏꯕꯒꯤ ꯃꯇꯥꯡꯗ ꯍꯪꯕ ꯃꯊꯧ ꯇꯥꯏ ꯑꯗꯨ ꯅꯠꯇ꯭ꯔꯕꯗꯤ ꯃꯍꯥꯛꯅ ꯆꯠꯂꯒ ꯃꯍꯥꯛꯅ ꯅꯥꯔꯤꯕꯒꯤ ꯀꯔꯤꯁꯨ ꯀꯥꯟꯅꯕ ꯂꯩꯇꯦ ꯑꯗꯨꯅ ꯃꯍꯥꯛꯅ ꯃꯍꯥꯛꯀꯤ ꯏꯁꯄꯦꯁꯦꯜꯂꯤꯁ ꯑꯗꯨꯗ ꯃꯍꯥꯛꯀꯤ ꯅꯥꯔꯤꯕ ꯑꯁꯤ ꯀꯨꯞꯅ ꯀꯗꯥꯏꯗ ꯅꯥꯕ꯭ꯔꯥ ꯍꯥꯏꯕꯁꯤ ꯆꯞ ꯆꯥꯅ ꯐꯖꯅ ꯈꯪꯕ ꯃꯊꯧ ꯇꯥꯏ ꯑꯗꯨ ꯑꯣꯏꯔꯗꯤ ꯑꯅꯥꯕ ꯃꯤꯗꯨꯒꯤ ꯃꯁꯥꯗꯁꯨ ꯆꯤꯡꯅꯕ ꯑꯗꯨꯒ ꯑꯀꯤꯕꯒꯤ ꯑꯣꯏꯔꯤꯕꯁꯤꯡ ꯑꯁꯤ ꯂꯩꯔꯣꯏ